ꯃꯔꯨꯞ ꯅꯨꯡꯉꯥꯏꯔꯤꯕ꯭ꯔꯣ ꯎꯝ ꯑꯩꯁꯨꯨ ꯑꯗꯨꯝ ꯅꯨꯡꯉꯥꯏꯔꯤꯌꯦ ꯑꯗꯨ ꯅꯣꯡ ꯐꯥꯗꯣꯛꯁꯨ ꯆꯥ ꯑꯃ ꯀꯩ ꯑꯃ ꯑꯗꯨꯝ ꯑꯆꯥꯄꯣꯠ ꯑꯆꯥ ꯑꯊꯛ ꯆꯥꯃꯤꯟꯅꯕ ꯌꯥꯏ ꯀꯩꯅꯣ ꯅꯣꯡꯃ ꯆꯥꯃꯤꯟꯅꯁꯦ ꯅꯪ ꯃꯇꯝ ꯁꯪꯒꯗꯕ ꯑꯃ ꯍꯥꯏꯔꯛꯎꯅꯦ ꯎꯝ

ꯉꯥꯏꯍꯥꯛ ꯑꯗꯨꯝ ꯊꯦꯡꯅꯕ ꯑꯣꯏꯅꯀꯣ ꯑꯗꯨꯝ ꯉꯥꯏꯍꯥꯛ ꯐꯝꯃꯤꯟꯅꯔꯒ ꯑꯗꯨꯝ ꯆꯥꯃꯤꯟꯅꯕ ꯌꯥꯏꯗꯅ ꯍꯣꯏ ꯑꯗꯨꯨꯗꯤ ꯀꯃꯤꯡ ꯁꯦꯇꯔꯗꯦꯁꯤꯗ ꯇꯧꯁꯦꯕ ꯍꯣꯏ ꯍꯣꯏ ꯑꯗꯨꯗꯤ ꯑꯗꯨꯗ ꯁꯣꯏꯕ ꯌꯥꯗꯦꯀꯣ ꯑꯣ ꯐꯔꯦ ꯑꯗꯨꯗꯤꯀꯣ ꯍꯣꯏ ꯊꯝꯃꯁꯦ